ꯂꯥꯛ ꯑꯃꯒ ꯂꯤꯁꯤꯡ ꯍꯨꯝꯗ꯭ꯔꯥꯒ ꯅꯤꯊꯣꯏꯒ ꯆꯥꯇ꯭ꯔꯦꯠꯀ ꯅꯤꯐꯨꯒ ꯇꯔꯦꯠ ꯂꯥꯛ ꯑꯃꯒ ꯂꯤꯁꯤꯡ ꯇꯔꯥꯅꯤꯊꯣꯏꯒ ꯆꯍꯨꯝꯒ ꯍꯨꯝꯗ꯭ꯔꯥꯒ ꯃꯔꯤ ꯂꯥꯒ ꯑꯃꯒ ꯂꯤꯁꯤꯡ ꯀꯨꯟꯅꯤꯊꯣꯏꯒ ꯆꯥꯇ꯭ꯔꯦꯠꯀ ꯀꯨꯟꯒ ꯇꯔꯦꯠ ꯂꯤꯁꯤꯡ ꯇꯔꯥꯅꯤꯊꯣꯏꯒ ꯆꯥꯇ꯭ꯔꯦꯠꯀ ꯍꯨꯝꯗ꯭ꯔꯥꯒ ꯃꯔꯤ ꯂꯥꯛ ꯑꯃꯒ ꯂꯤꯁꯤꯡ ꯍꯨꯝꯗ꯭ꯔꯥꯒ ꯃꯔꯤꯒ ꯆꯍꯨꯝꯒ ꯀꯨꯟꯍꯨꯝꯗꯣꯏ